ꯍꯥꯟꯅꯒꯤ ꯑꯩꯈꯣꯏꯒꯤ ꯈꯨꯟꯒꯤ ꯍꯤꯁꯇ꯭ꯔꯤ ꯊꯥꯏꯅꯒꯤ ꯍꯤꯁꯇ꯭ꯔꯤ ꯊꯤꯒꯠꯂꯛꯄꯁꯦ ꯌꯥꯝꯅꯁꯨ ꯀꯥꯟꯅꯩ ꯑꯩꯈꯣꯏꯒꯤ ꯈꯨꯟ ꯂꯥꯏꯛ ꯅꯤꯡꯊꯧꯅ ꯀꯔꯤ ꯁꯦꯠꯄ꯭ꯔꯥ ꯀꯃꯥꯏꯅ ꯋꯥꯔ ꯇꯧꯕ꯭ꯔꯥ ꯈꯣꯠꯄ꯭ꯔꯥ ꯊꯥꯏꯅꯗꯤ ꯂꯥꯏꯛ ꯑꯩꯈꯣꯏ ꯀꯜꯆꯔꯁꯨ ꯍꯧꯖꯤꯛꯇꯤ ꯑꯗꯨ ꯊꯤꯒꯠꯄ ꯀꯥꯟꯅꯗꯁꯨ ꯂꯥꯏꯛ ꯑꯩꯈꯣꯏ ꯔꯤꯃꯤꯅꯤꯇꯤꯒꯨꯝꯕ ꯌꯨꯅꯤꯇꯤꯒꯨꯝꯕ ꯂꯥꯏꯛ ꯑꯩꯈꯣꯏꯅꯁꯨ ꯍꯧꯖꯤꯛꯇꯤ ꯑꯗꯨꯃꯥꯏꯅ ꯆꯠꯂꯤ ꯈꯣꯠꯂꯦ ꯑꯩꯅ ꯏꯆꯥꯁꯤꯡꯉꯣꯟꯗꯁꯨ ꯇꯝꯕ ꯐꯪꯉꯦꯕ ꯂꯥꯏꯛ ꯍꯥꯟꯅꯗꯤ ꯋꯥꯔꯁꯦ ꯍꯧꯖꯤꯛ ꯀꯥꯟꯁꯦ ꯋꯥꯔꯁꯦ ꯅꯣꯡꯃꯩꯅꯁꯨ ꯀꯥꯞꯅꯦ ꯅꯍꯥꯟꯋꯥꯏꯗꯤ ꯀꯥꯏꯗꯒꯤ ꯊꯥꯡꯅ ꯌꯥꯟꯅꯕ ꯑꯦꯔꯣꯅ ꯀꯥꯞꯅꯕꯒꯨꯝꯕ ꯃꯌꯥꯝꯃꯁꯨ ꯂꯩꯌꯦ ꯑꯗꯨꯅ ꯍꯧꯖꯤꯛ ꯀꯥꯟꯁꯤ ꯋꯥꯔꯒꯨꯝꯕꯁꯤ ꯇꯣꯏꯅꯁꯨ ꯂꯥꯛꯀꯟꯗꯦ